ꯑꯩꯍꯥꯛꯀꯤ ꯑꯣꯏꯕꯗꯤ ꯃꯍꯧꯁꯥꯒꯨꯝꯅ ꯀꯣꯂꯣꯝꯒ ꯂꯣꯏꯅꯅ ꯆꯦꯒ ꯏꯕꯅ ꯍꯦꯟꯅ ꯄꯥꯝꯖꯩ ꯑꯗꯨꯒ ꯍꯧꯖꯤꯛ ꯍꯣꯡꯂꯛꯂꯤꯕꯁꯤꯗꯤ ꯆꯍꯤ ꯈꯔꯁꯤꯗ ꯑꯦꯂꯦꯛꯇ꯭ꯔꯣꯅꯤꯛꯀꯤ ꯆꯥꯎꯈꯠꯂꯛꯄꯒꯤ ꯃꯉꯥꯟꯒꯤ ꯃꯇꯨꯡ ꯏꯟꯅ ꯍꯥꯟꯅ ꯆꯤꯊꯤꯗ ꯀꯔꯤꯗ ꯊꯥꯅꯔꯝꯕ ꯑꯗꯨ ꯍꯧꯖꯤꯛꯇꯤ ꯃꯣꯕꯥꯏꯜ ꯐꯣꯟꯗ ꯑꯌꯥꯝꯕꯅ ꯌꯨꯁ ꯇꯧꯈꯤꯕꯅꯅꯤ